ꯑꯩꯈꯣꯏꯒꯤ ꯃꯅꯤꯄꯨꯔꯗ ꯅꯥꯠꯀꯤ ꯑꯣꯏꯕ ꯍꯥꯏꯔꯒꯗꯤ ꯁꯉꯥꯏ ꯐꯦꯁꯇꯤꯚꯦꯜ ꯍꯥꯏꯕꯁꯤꯁꯨ ꯑꯃꯅꯤ ꯃꯁꯤꯗ ꯏꯟꯇꯔꯇꯦꯟꯃꯦꯟ ꯌꯥꯝꯅ ꯌꯥꯎꯋꯤ ꯐꯥꯒꯤ ꯖꯨꯒꯥꯏꯒꯨꯝꯕ ꯑꯗꯒꯤ ꯐꯤꯂꯝ ꯏꯁꯇꯥꯔ ꯂꯥꯛꯂꯒ ꯑꯩꯈꯣꯏꯒꯤ ꯐꯤꯂꯝꯗ ꯇꯧꯕ ꯑꯦꯛꯇꯤꯡ ꯑꯗꯒꯤ ꯃꯥꯏ ꯃꯥꯒꯤ

ꯅꯥꯠꯀꯤ ꯑꯣꯏꯕ ꯑꯩꯈꯣꯏꯒꯤ ꯖꯒꯣꯏ ꯏꯁꯩ ꯑꯗꯒꯤ ꯏꯁꯩ ꯁꯛꯄ ꯑꯗꯒꯤ ꯃꯥꯏ ꯃꯥꯒꯤ ꯄꯥꯝꯖꯕ ꯀꯩꯗꯧꯕ ꯑꯗꯨꯝꯕ ꯑꯩꯈꯣꯏꯒꯤ ꯄꯥꯡꯊꯣꯛꯏ ꯃꯌꯥꯝꯒꯤ ꯄꯦꯟꯅꯉꯥꯏꯒꯤꯗꯃꯛꯇ ꯑꯃ ꯃꯑꯣꯡ ꯃꯑꯣꯡꯒꯤ ꯐꯥꯒꯤ ꯖꯨꯒꯥꯏꯕꯨ ꯑꯣꯏꯌꯨ ꯏꯁꯩꯕꯨ ꯑꯣꯏꯌꯨ ꯃꯥ ꯃꯥꯅ ꯄꯥꯝꯖꯕ ꯑꯩꯈꯣꯏꯒꯤ ꯊꯣꯔꯛꯏꯕ ꯃꯤꯁꯤꯡꯗꯨꯅ ꯄꯥꯡꯊꯣꯛꯏ ꯑꯗꯨꯅ ꯃꯁꯤ ꯄꯥꯡꯊꯣꯛꯄꯗ ꯅꯨꯃꯤꯠ ꯇꯔꯥꯅꯤꯗꯩꯅ ꯇꯔꯥꯃꯉꯥꯅꯤꯐꯧꯗꯤ ꯑꯗꯨꯝ ꯆꯪꯉꯤ